ꯍꯜꯂꯣ ꯁꯤꯁꯤ ꯁꯪꯉꯥꯏ ꯇ꯭ꯔꯦꯚꯦꯜꯁꯀꯤ ꯅꯠꯇ꯭ꯔꯣ ꯑꯩꯒꯤ ꯃꯤꯡ ꯅꯣꯡꯃꯥꯏꯊꯦꯝ ꯁꯟꯖꯤꯠ ꯁꯤꯡ ꯑꯩ ꯀꯛꯆꯤꯡ ꯆꯨꯝꯅꯥꯡ ꯂꯩꯀꯥꯏꯗꯒꯤꯅꯤ ꯑꯩꯁꯤ ꯀꯛꯆꯤꯡꯗꯒꯤ ꯏꯝꯐꯥꯜ ꯆꯠꯅꯉꯥꯏꯗꯃꯛꯇ ꯀꯦꯞ ꯑꯃ ꯕꯨꯛ ꯇꯧꯒꯤꯕꯅꯦ ꯄꯨꯡ ꯇꯔꯦꯠꯇꯒꯤ ꯑꯗꯣ ꯑꯩꯒꯤ ꯄꯤꯛꯑꯞ ꯂꯣꯀꯦꯁꯟꯗꯣ ꯑꯩꯅ ꯉꯁꯥꯏ ꯊꯝꯖꯈꯤꯕꯗ ꯀꯛꯆꯤꯡ ꯆꯨꯝꯅꯥꯡꯒꯤ ꯒꯤꯌꯥꯁ ꯑꯣꯞꯄꯣꯖꯤꯠ ꯄꯔꯦꯡꯗ ꯊꯝꯈꯤꯕꯅꯦ ꯑꯗꯨꯕꯨ ꯑꯩꯁꯦ ꯑꯊꯨꯕ ꯊꯕꯛ ꯑꯃ ꯂꯥꯛꯄꯗꯒꯤ ꯍꯧꯖꯤꯛ ꯆꯠꯇꯕ ꯌꯥꯗꯕ ꯍꯥꯏꯕꯗꯤ ꯏꯃꯥꯔꯖꯦꯟꯁꯤ ꯑꯃ ꯂꯥꯛꯄꯗꯒꯤ ꯑꯩꯁꯦ ꯊꯕꯛ ꯍꯧꯖꯤꯛ ꯀꯛꯆꯤꯡ ꯕꯥꯖꯔꯗ ꯑꯣꯏꯅ ꯀꯔꯤ ꯀꯔꯤ ꯂꯩꯔꯒ ꯂꯩꯖꯔꯦ ꯑꯗꯨꯅ ꯌꯥꯔꯒꯗꯤ ꯑꯩꯒꯤ ꯀꯦꯞ ꯗ꯭ꯔꯥꯏꯕꯔ ꯅꯣꯡꯃꯥꯏꯊꯦꯝ ꯇꯣꯝꯕꯗꯨꯗ ꯑꯃꯨꯛꯇ ꯍꯥꯏꯅꯕꯤꯔꯒ ꯏ ꯄꯤꯛꯑꯞ ꯂꯣꯀꯦꯁꯟꯗꯣ ꯀꯛꯆꯤꯡ ꯕꯖꯥꯔꯗꯒꯤ ꯑꯣꯏꯅ ꯂꯧꯕꯤꯅꯕ ꯌꯥꯔꯒꯗꯤ ꯑꯃꯨꯛꯇ ꯁꯤꯟꯕꯤꯔꯛꯑꯣ ꯍꯥꯏꯕꯒꯤ ꯅꯈꯣꯏ ꯁꯪꯉꯥꯏ ꯇ꯭ꯔꯦꯚꯦꯜꯁꯇ ꯍꯥꯏꯖꯔꯤ ꯑꯗꯨꯒ ꯆꯠꯄꯒꯤ ꯃꯇꯝꯗꯨꯗ ꯑꯗꯨꯝ ꯉꯁꯥꯏꯒꯤ ꯑꯩ ꯄꯨꯡ ꯇꯔꯦꯠꯇꯨꯗ ꯑꯗꯨꯝ ꯑꯗꯨꯃꯥꯏꯅ ꯆꯞ ꯆꯥꯅ ꯑꯗꯨꯝ ꯂꯩꯖꯔꯝꯃꯒꯦ ꯑꯗꯨꯒ ꯂꯣꯀꯦꯁꯟꯗꯨ ꯈꯛꯇ ꯑꯩꯅ ꯆꯦꯟꯁ ꯇꯧꯖꯕ ꯄꯥꯝꯕꯒꯤ ꯁꯨꯝ ꯐꯣꯟ ꯇꯧꯖꯔꯛꯄꯅꯦ ꯑꯗꯣ ꯌꯥꯔꯒꯗꯤ ꯑꯃꯨꯛꯇ ꯇꯧꯕꯤꯌꯣ